ꯑꯥ ꯑꯩ ꯋꯥꯟ ꯄ꯭ꯂꯁ ꯃꯣꯕꯥꯏꯜꯗꯨ ꯁꯤ ꯃꯣꯕꯥꯏꯜ ꯌꯣꯟꯕ ꯗꯨꯀꯥꯟ ꯑꯣꯏꯕꯤꯕ꯭ꯔꯥ ꯑꯩ ꯃꯣꯕꯥꯏꯜ ꯑꯃꯇꯪ ꯂꯧꯖꯒꯦꯅ ꯇꯧꯖꯕ ꯑꯥ ꯋꯥꯟ ꯄ꯭ꯂꯁ ꯍꯥꯏꯕ ꯃꯣꯕꯥꯏꯜꯗꯣ ꯁꯣꯝꯒꯤ ꯁꯣꯞꯇ ꯌꯥꯎꯕꯤꯕ꯭ꯔ ꯑꯩꯅ ꯄꯥꯝꯖꯔꯤꯁꯤꯗꯤ ꯑꯦꯔꯥꯎꯟ ꯇ꯭ꯋꯦꯟꯇꯤ ꯐꯥꯎꯒꯤ ꯃꯅꯨꯡ ꯇ꯭ꯋꯦꯟꯇꯤ ꯊꯥꯎꯖꯟ ꯐꯥꯎꯒꯤ ꯃꯅꯨꯡꯗ ꯂꯩꯕ ꯋꯥꯟ ꯄ꯭ꯂꯁ ꯅꯣꯠ ꯊ꯭ꯔꯤꯒꯨꯝꯕ ꯑꯣꯏꯔꯒꯁꯨ ꯀꯔꯤꯁꯨ ꯀꯥꯏꯗꯦ ꯃꯁꯤ ꯃꯇꯥꯡꯗ ꯈꯛꯇꯪ ꯗꯤꯇꯦꯜꯁ ꯑꯣꯏꯅ ꯍꯥꯏꯕꯤꯕ ꯌꯥꯒꯗ꯭ꯔ ꯑꯥ ꯑꯩꯁꯦ ꯏ ꯑꯦꯝ ꯑꯥꯏꯗ ꯑꯣꯏꯅ ꯂꯧꯖꯒꯦ ꯇꯧꯕ ꯃꯁꯤ ꯀꯌꯥ ꯊꯤꯔꯒ ꯀꯌꯥ ꯏꯟꯁꯇꯣꯜꯃꯦꯟ ꯂꯥꯛꯀꯗꯒꯦ ꯍꯥꯏꯕꯒꯤ ꯃꯇꯥꯡꯗꯁꯨ ꯗꯤꯇꯦꯜꯁ ꯈꯤꯇꯪ ꯍꯥꯏꯕꯤꯌꯨ

ꯑꯥ ꯑꯩꯒꯤꯁꯦ ꯁꯤꯛꯁ ꯖꯤ ꯕꯤ ꯔꯥꯝ ꯁꯤꯛꯁ ꯖꯤ ꯕꯤ ꯑꯗꯨꯒ ꯋꯥꯟ ꯇ꯭ꯋꯦꯟꯇꯤ ꯑꯩꯠꯀꯤꯗꯨ ꯑꯣꯏꯅ ꯈꯔ ꯃꯃꯜ ꯀꯣꯝꯕꯗꯨ ꯑꯣꯏꯅ ꯌꯦꯡꯖꯒꯦ ꯇꯧꯕꯅꯤ ꯑꯗꯨꯒꯤ ꯃꯇꯥꯡꯗ ꯑꯣꯏꯅ ꯃꯥꯅꯦ ꯑꯩ ꯆꯨꯔꯥꯆꯥꯟꯄꯨꯔꯗꯒꯤ ꯍꯣꯏ ꯌꯥꯏ ꯌꯥꯏ ꯍꯌꯦꯡ ꯁꯣꯏꯗꯃꯛ ꯑꯩ ꯂꯥꯛꯆꯔꯒꯦ ꯑꯗꯨꯒ ꯃꯈꯥ ꯇꯥꯕ ꯗꯔꯀꯥꯔ ꯑꯣꯏꯕꯁꯤꯡꯗꯨ ꯑꯩ ꯄꯨꯔꯛꯂꯒ ꯃꯗꯨ ꯑꯩ ꯂꯧꯅꯅꯕ ꯇꯧꯖꯔꯒꯦ ꯊꯦꯡꯀꯤꯌꯨ